ꯈꯨꯠ ꯁꯣꯛꯄ ꯅꯠꯇ꯭ꯔꯒ ꯀꯔꯤ ꯑꯇꯣꯞꯄ ꯐꯠꯇꯕ ꯌꯥꯎꯏ ꯑꯗꯨꯅ ꯑꯉꯥꯡ ꯍꯥꯏꯁꯤꯅꯇꯕꯨ ꯊꯥꯡꯅꯤ ꯀꯔꯤꯅꯤ ꯈꯪꯄꯣꯠ ꯟꯇꯦ ꯃꯣꯏꯁꯦ ꯑꯗꯨꯅ ꯃꯣꯏꯗꯤ ꯁꯥꯟꯅꯕꯒꯤ ꯅꯨꯡꯉꯥꯏꯕꯒꯤ ꯀꯩꯅꯣ ꯇꯧꯕꯩ ꯃꯇꯝꯅꯤꯅ ꯆꯪꯉꯒ ꯈꯪꯍꯧꯗꯕ ꯃꯇꯝꯗ ꯀꯣꯛ ꯄꯥꯏꯁꯤꯜꯂꯨꯕ ꯃꯇꯝꯗ ꯁꯣꯛꯄ ꯌꯥꯎꯔꯦꯕ ꯁꯣꯛꯄ ꯌꯥꯎꯕꯗꯨꯅ ꯏꯁꯤꯗ ꯅꯨꯡꯉꯥꯏꯇꯕ ꯈꯔ ꯂꯩ ꯑꯗꯨꯅ ꯊꯥꯡꯁꯦ ꯑꯗꯨꯗꯩ ꯊꯥꯡ ꯑꯃꯔꯣꯝꯗ ꯀꯩꯅꯣ ꯇꯧꯕ ꯀꯥꯟꯗ ꯊꯥꯡꯁꯤꯕꯨ ꯍꯦꯛ ꯃꯐꯝ ꯆꯥꯅꯕꯨ ꯍꯦꯛ ꯊꯝꯍꯧꯗ꯭ꯔꯗꯤ ꯑꯗꯨꯝ ꯍꯥꯏꯗꯤ ꯇꯥꯔꯒ ꯁꯣꯛꯄꯅꯤ ꯈꯪꯗꯦ ꯃꯊꯛꯇ ꯊꯝꯕ ꯃꯇꯝꯗ ꯑꯗꯨꯅ ꯇꯥꯔꯛꯑꯒ ꯈꯣꯡꯗ ꯇꯥꯁꯤꯟꯕꯅꯤ ꯈꯪꯗꯦ ꯑꯗꯨꯗꯒꯤ ꯏꯁꯥꯔꯣꯝꯗ ꯍꯥꯏꯖꯤꯜꯂꯛꯄꯅꯤ ꯈꯪꯗꯦ ꯑꯃ ꯍꯦꯛꯇ ꯇꯧꯏ ꯅꯨꯡꯉꯥꯏꯇꯕꯁꯦ ꯑꯗꯨꯅ ꯃꯔꯨ ꯑꯣꯏꯔꯤꯁꯤꯗꯤ ꯏꯃꯨꯡꯗ ꯂꯩꯃꯤꯟꯅ ꯀꯥꯟꯗ ꯑꯩꯈꯣꯏꯒꯤ ꯑꯉꯥꯡ ꯂꯩꯔꯛꯄꯁꯤꯗꯗꯤ ꯊꯥꯡꯁꯤ ꯌꯥꯝꯅ ꯀꯩꯅꯣ ꯇꯧꯏ ꯊꯥꯡꯗꯨꯒꯤ ꯑꯦꯛꯁꯄꯤꯔꯦꯟꯁ ꯑꯣꯏꯅ ꯑꯩꯒꯤꯁꯨ ꯑꯗꯨꯒꯨꯝꯕ ꯑꯉꯥꯡꯗ ꯊꯣꯛꯑꯦ ꯑꯉꯥꯡꯗ ꯀꯔꯤ ꯍꯥꯏꯅꯤ ꯊꯥꯡꯃꯛ ꯈꯪꯗꯃꯤꯅ ꯃꯣꯏꯗꯤ ꯁꯥꯟꯅꯕꯒꯤ ꯀꯣꯛ ꯄꯥꯏꯁꯤꯜꯂꯨꯔꯦ ꯄꯥꯏꯁꯤꯜꯂꯨꯔꯒ ꯍꯥꯏꯕꯗꯤ ꯃꯣꯏꯗꯤ ꯊꯧꯏ ꯊꯧꯗꯦ ꯀꯩꯅꯣ ꯇꯧꯏ ꯇꯧꯗꯦꯗꯣ ꯈꯪꯖꯄꯣꯠ ꯅꯠꯇꯦꯕ ꯈꯪꯖꯄꯣꯠ ꯅꯠꯇꯕꯅꯤꯅ ꯄꯥꯏꯁꯤꯜꯂꯨꯕ ꯀꯥꯟꯗꯗꯤ ꯁꯣꯛꯑꯦꯕ ꯁꯣꯛꯑ ꯀꯥꯟꯗꯗꯤ ꯑꯉꯥꯡꯗꯨ ꯅꯥꯔꯃꯤꯅ ꯀꯞꯂꯛꯄ ꯈꯣꯠꯂꯛꯄ ꯇꯧꯔ ꯀꯥꯟꯗꯗꯤ ꯐꯦꯃꯤꯂꯤꯗꯁꯨ ꯑꯋꯥꯕ ꯀꯔꯤ ꯍꯥꯏꯅꯤ ꯁꯣꯛꯑꯃꯤꯅ ꯃꯆꯥꯗꯨ ꯁꯣꯛꯑꯃꯤꯅ ꯅꯨꯡꯉꯥꯏꯇꯕ ꯀꯩꯗꯧꯕ ꯊꯣꯛꯂꯛ ꯀꯥꯟꯗ ꯑꯗꯨꯅ ꯅꯨꯡꯉꯥꯏꯇꯦꯗꯅ ꯑꯗꯨꯅ ꯊꯥꯡꯁꯦ ꯃꯐꯝ ꯆꯥꯅ ꯀꯩꯅꯣ ꯃꯁꯤ ꯐꯠꯇꯦ ꯑꯉꯥꯡꯒꯤ ꯀꯔꯤꯒꯤ ꯀꯩꯅꯣ ꯇꯧꯔ ꯀꯥꯟꯗ ꯑꯅꯥꯕ ꯍꯦꯛꯇ ꯊꯣꯛꯑꯦ